ꯍꯜꯂꯣ ꯑꯩ ꯑꯩ ꯗꯦꯜꯂꯤꯗꯒꯤ ꯃꯅꯤꯄꯨꯔꯗ ꯀꯥꯡ ꯃꯁꯥꯟꯅ ꯌꯦꯡꯕꯗꯣ ꯑꯝꯇꯪ ꯌꯦꯡꯅꯤꯡꯗꯨꯅ ꯂꯥꯛꯀꯦ ꯈꯟꯕꯅꯦ ꯑꯗꯣ ꯀꯥꯡ ꯁꯥꯟꯅꯕꯗꯨ ꯌꯦꯡꯕꯩ ꯈꯨꯗꯣꯡꯆꯥꯕ ꯍꯧꯖꯤꯛ ꯃꯇꯝꯗ ꯂꯩꯒꯗ꯭ꯔꯥ ꯑꯗꯨ ꯑꯝꯇ ꯈꯪꯅꯤꯡꯗꯨꯅ ꯍꯪꯉꯛꯄꯅꯦ ꯍꯧꯖꯤꯛ ꯑꯩꯈꯣꯏꯅ ꯂꯥꯛꯄꯗ ꯑꯗꯨꯝ ꯁꯥꯟꯅꯕ ꯃꯇꯝꯁꯦ ꯑꯣꯏꯗꯣꯏꯅꯦꯕꯀꯣ ꯑꯗꯨ ꯃꯅꯤꯄꯨꯔꯒꯤ ꯀꯥꯡ ꯃꯁꯥꯟꯅ ꯑꯁꯤ ꯑꯗꯨꯝ ꯑꯩꯈꯣꯏ ꯇꯥꯕꯗꯤ ꯇꯥꯕ ꯑꯗꯨꯒ ꯑꯃꯨꯛꯐꯥꯎꯗꯤ ꯌꯦꯡꯗ꯭ꯔꯤꯕ ꯑꯗꯣ ꯌꯥꯝꯅ ꯌꯦꯡꯅꯤꯡꯕ ꯑꯗꯣ ꯑꯩꯈꯣꯏꯅ ꯌꯦꯡ ꯑꯩꯈꯣꯏ ꯐꯦꯕꯋꯥꯔꯤ ꯂꯥꯁ ꯋꯤꯛ ꯑꯩꯈꯣꯏ ꯀꯩꯅꯣꯅꯤ ꯐꯦꯃꯤꯂꯤ ꯑꯣꯏꯅ ꯑꯗꯨꯝ ꯀꯣꯏꯕ ꯂꯥꯛꯑꯒ ꯀꯥꯡꯗꯨ ꯌꯦꯡꯅꯤꯡꯕꯒꯤ ꯂꯥꯛꯀꯦ ꯇꯧꯕꯅꯤ ꯑꯗꯨ ꯃꯅꯤꯄꯨꯔꯒꯤ ꯑꯗꯨꯝ ꯃꯐꯝ ꯑꯌꯥꯝꯕꯗ ꯍꯧꯖꯤꯛꯁꯦ ꯀꯥꯡ ꯁꯥꯟꯅꯔꯤꯕ꯭ꯔꯥꯕ

ꯐꯦꯕꯋꯥꯔꯤꯒꯤ ꯂꯥꯁ ꯋꯤꯛ ꯁ꯭ꯋꯥꯏꯗ ꯂꯥꯛꯀꯦ ꯈꯟꯕꯅꯤ ꯁ꯭ꯋꯥꯏꯗ ꯑꯗꯨꯝ ꯂꯥꯛꯄꯗꯁꯨ ꯑꯗꯨꯝ ꯀꯥꯡ ꯃꯁꯥꯟꯅꯁꯦ ꯑꯩꯈꯣꯏ ꯌꯦꯡꯕ ꯐꯪꯒꯅꯤꯀꯣ ꯑꯣ ꯐꯔꯦ ꯐꯔꯦ ꯎꯝ ꯊꯦꯡꯛ ꯌꯨ ꯊꯦꯡꯛ ꯌꯨ